ꯀꯔꯝꯅ ꯃꯃꯥ ꯑꯗꯣ ꯂꯩꯈꯤꯗꯕꯅꯣ ꯌꯥꯝ ꯅꯨꯡꯉꯥꯏꯇꯦ ꯑꯃꯁꯨꯡ ꯌꯥꯝꯅ ꯀꯔꯝꯅ ꯑꯣꯏꯈꯤꯕꯅꯣ ꯍꯥꯏꯅ ꯍꯪꯉꯤ ꯑꯗꯨ ꯑꯃꯁꯨꯡ ꯂꯩꯈꯤꯗ꯭ꯔꯕꯅꯤꯅ ꯍꯧꯖꯤꯛꯇꯤ ꯗꯦꯠ ꯁꯔꯇꯤꯐꯤꯀꯦꯠ ꯑꯃ ꯂꯧꯕ ꯃꯊꯧ ꯇꯥꯏ ꯑꯗꯨ ꯀꯔꯝꯅ ꯂꯧꯒꯅꯤ ꯍꯥꯏꯕ ꯃꯇꯥꯡꯗ ꯗꯦꯠ ꯁꯔꯇꯤꯐꯤꯀꯦꯠ ꯑꯃ ꯂꯧꯊꯣꯛꯄꯒꯤ ꯊꯑꯣꯡ ꯑꯗꯨ ꯆꯠꯊꯅꯕꯒꯤꯗꯃꯛꯇ ꯗꯦꯠ ꯁꯔꯇꯤꯐꯤꯀꯦꯠ ꯂꯧꯅꯕꯒꯤꯗꯃꯛ ꯃꯐꯝꯗ ꯆꯠꯄ ꯇꯥꯏ